ꯍꯜꯂꯣ ꯏꯁꯇꯦꯁꯟꯅꯔꯤ ꯗꯨꯀꯥꯟꯂꯣ ꯃꯁꯤꯕꯣ ꯑꯉꯥꯡꯒꯤ ꯑꯉꯥꯡꯒꯤ ꯕꯣꯏ ꯈꯠꯇꯥ ꯀꯂꯝ ꯄꯦꯟꯁꯤꯟ ꯂꯦꯖꯔ ꯄꯥꯝꯃꯦ ꯑꯗꯨ ꯗꯔꯖꯟꯗ ꯀꯌꯥ ꯑꯣꯏꯕ ꯑꯗꯨꯒ ꯄꯤꯁ ꯄꯤꯁ ꯂꯧꯔꯒꯅ ꯀꯌꯥꯝ ꯗꯤꯁꯀꯥꯎꯟ ꯄꯤꯕ ꯑꯗꯨ ꯌꯥꯔꯒꯗꯤ ꯑꯩ ꯂꯧꯕ ꯂꯥꯛꯆꯒꯦ ꯂꯥꯛꯆꯔꯒꯦ ꯑꯗꯨꯗꯤ ꯈꯔ ꯂꯧꯕ ꯂꯥꯛꯆꯔꯒꯦꯀꯣ